ꯀꯩꯅꯣꯝꯇ ꯍꯪꯖꯒꯦ ꯅꯤꯡꯉꯣꯜ ꯆꯥꯛꯀꯧꯕꯒ ꯃꯔꯤ ꯂꯩꯅꯅ ꯑꯩꯒꯤ ꯏꯆꯦ ꯏꯆꯟꯁꯤꯡꯒꯤ ꯗ꯭ꯔꯦꯁꯁꯤꯡ ꯂꯩꯖꯅꯤꯡꯏ ꯑꯗꯨꯅ ꯗ꯭ꯔꯦꯁ ꯑꯁꯤ ꯂꯩꯕ ꯃꯇꯝꯗ ꯄ꯭ꯔꯣꯃꯣ ꯀꯣꯠ ꯁꯤꯖꯤꯟꯅꯔꯒꯗꯤ ꯀꯔꯝꯕ ꯗꯤꯁꯀꯥꯎꯟ ꯂꯩꯕꯒꯦ ꯀꯔꯝꯕ ꯑꯣꯐꯔ ꯂꯩꯕꯒꯦ ꯍꯥꯏꯕꯗꯨ ꯑꯃꯨꯛꯇ ꯍꯥꯏꯕꯤꯔꯛꯎ